ꯁꯦ ꯆꯨꯔꯥꯆꯥꯟꯄꯨꯔꯒꯤ ꯂꯣꯀꯦꯂꯤꯇꯤ ꯑꯣꯏꯕꯤꯔꯕ꯭ꯔꯣ ꯑꯥ ꯑꯩꯁꯦ ꯀꯩꯅꯣꯁꯤꯗ ꯇꯨꯔꯤꯁ ꯑꯣꯏꯅ ꯑꯩ ꯂꯥꯛꯆꯕꯅꯦ ꯆꯨꯔꯥꯆꯥꯟꯄꯨꯔꯗ ꯑꯩ ꯅꯨꯃꯤꯠ ꯇꯔꯦꯠꯅꯤꯃꯨꯛꯀꯤ ꯆꯥꯡ ꯂꯩꯒꯗꯕ ꯑꯗꯣ ꯑꯩ ꯑꯥ ꯆꯨꯔꯥꯆꯥꯟꯄꯨꯔꯗ ꯑꯩꯅ ꯅꯨꯃꯤꯠ ꯇꯔꯦꯠꯅꯤꯃꯨꯛ ꯑꯩ ꯂꯩꯔꯤꯉꯩꯁꯤꯗ ꯑꯩ ꯊꯥꯡꯒ ꯃꯣꯏꯔꯥꯡꯒꯤ ꯊꯥꯡꯒ ꯍꯥꯏꯔꯤꯕ ꯃꯐꯝꯗꯨꯗ ꯑꯩ ꯆꯠꯄ ꯄꯥꯝꯕ ꯑꯗꯨꯗ ꯁꯣꯝꯅ ꯒꯥꯏꯗ ꯇꯧꯕꯤꯕ ꯌꯥꯒꯗ꯭ꯔꯥꯅ ꯍꯪꯖꯒꯦ ꯇꯧꯕ ꯑꯗꯣ ꯍꯥꯏꯔꯤꯕ ꯃꯐꯝꯁꯤ ꯆꯠꯄꯒꯤ ꯚꯔꯥ ꯑꯃꯗꯤ ꯂꯩꯐꯝ ꯆꯥꯐꯃꯁꯤꯅ ꯀꯔꯝ ꯍꯥꯏꯅ ꯇꯧꯒꯗꯕ ꯑꯥ ꯑꯗꯣ ꯑꯥ ꯆꯠꯄꯁꯤꯅ ꯀꯌꯥꯃꯨꯛ ꯂꯥꯞꯄ ꯀꯤꯂꯣꯃꯤꯇꯔ ꯀꯌꯥꯃꯨꯛ ꯑꯣꯏꯗꯣꯏꯕ ꯑꯥ ꯑꯗꯨꯒ ꯑꯩꯈꯣꯏꯅ ꯆꯠꯀꯗꯧꯔꯤꯕ ꯒꯥꯔꯤꯁꯤ ꯑꯦ ꯁꯤ ꯅꯨꯡꯁꯤ ꯑꯗꯨꯅ ꯀꯃꯥꯏꯅ ꯑꯣꯏꯕ ꯌꯥꯎꯕ ꯌꯥꯎꯗꯕ ꯑꯥ ꯑꯥ ꯑꯗꯨꯒ ꯂꯩꯐꯝꯒꯤꯁꯨ ꯄꯩꯁꯥꯒꯤ ꯃꯈꯥ ꯄꯣꯟꯒꯅꯦꯕ ꯑꯣ ꯑꯗꯨꯒ ꯍꯥꯏꯔꯤꯕ ꯑꯩꯈꯣꯏꯅ ꯆꯠꯂꯨꯒꯗꯧꯔꯤꯕ ꯊꯥꯡꯒ ꯃꯣꯏꯔꯥꯡꯁꯤꯗ ꯑꯩꯈꯣꯏꯅ ꯌꯦꯡꯕ ꯌꯥꯕ ꯃꯐꯝꯁꯤꯅ ꯀꯔꯤ ꯀꯔꯤ ꯂꯩꯕ ꯑꯥ ꯀꯩꯕꯨꯜ ꯂꯝꯖꯥꯎꯁꯨ ꯍꯥꯏꯔꯤꯕ ꯃꯅꯥꯛꯁꯤꯒ ꯅꯛꯅꯕ꯭ꯔꯥ ꯑꯥ ꯑꯗꯨꯒ ꯂꯣꯛꯇꯥꯛꯁꯨ ꯃꯐꯝꯁꯤꯗ ꯂꯩꯗꯣꯏ ꯖꯥꯠꯂ ꯑꯣ ꯑꯗꯨꯗꯤ ꯃꯐꯝꯁꯤꯗ ꯑꯩꯈꯣꯏꯒꯤ ꯂꯣꯛꯇꯥꯛꯀꯁꯨ ꯅꯛꯅꯔꯕꯅꯤꯅ ꯊꯥꯡꯒ ꯍꯥꯏꯔꯤꯕ ꯃꯐꯝꯁꯤꯗ ꯑꯩꯈꯣꯏ ꯉꯥꯒꯨꯝꯕꯁꯨ ꯍꯣꯡꯕ ꯖꯥꯠꯂ ꯑꯣ ꯑꯣ ꯐꯔꯦ ꯐꯔꯦ ꯑꯩꯈꯣꯏ ꯑꯗꯨꯃ ꯈꯪꯖꯅꯤꯡꯗꯅ ꯇꯧꯕꯅꯦ ꯑꯗꯨꯗꯤ ꯊꯝꯃꯒꯦ